ꯀꯥꯡꯅ ꯄꯣꯛꯍꯟꯕ ꯂꯥꯏꯅꯥꯁꯤꯡ ꯍꯥꯏꯕꯗ ꯗꯦꯡꯒꯤꯒꯤ ꯂꯥꯏꯍꯧ ꯍꯧꯕ ꯑꯃꯁꯨꯡ ꯃꯦꯂꯥꯔꯤꯌꯥ ꯑꯁꯤꯗꯒꯤ ꯉꯥꯛꯊꯣꯛꯅꯕ ꯑꯩꯈꯣꯏꯅ ꯆꯦꯛꯁꯤꯟ ꯊꯧꯔꯥꯡ ꯀꯌꯥ ꯂꯧꯈꯠꯄ ꯌꯥꯏ ꯈꯨꯗꯝ ꯑꯣꯏꯅ ꯍꯥꯏꯔꯕꯗ ꯀꯥꯡꯈꯜ ꯈꯟꯗꯨꯅ ꯇꯨꯝꯕ ꯑꯩꯈꯣꯏꯅ ꯀꯥꯡꯗꯒꯤ ꯉꯥꯛꯊꯣꯛꯅꯕ ꯀꯥꯡ ꯍꯤꯗꯥꯛꯒꯨꯝꯕ ꯊꯥꯗꯨꯅ ꯊꯝꯕ ꯑꯀꯣꯏꯕꯗ ꯑꯃꯣꯠ ꯑꯀꯥꯏ ꯍꯨꯟꯇꯣꯛꯇꯨꯅ ꯊꯝꯗꯕ ꯅꯂꯥ ꯈꯣꯡꯕꯥꯜ ꯗ꯭ꯔꯦꯟꯅ ꯆꯤꯡꯕ ꯃꯇꯝ ꯆꯥꯅ ꯁꯦꯡꯗꯣꯛꯄꯤꯗꯨꯅ ꯂꯨꯅ ꯅꯥꯟꯅ ꯊꯝꯕꯤꯕ ꯑꯗꯨꯒ ꯃꯅꯝ ꯅꯝꯊꯤꯗꯅꯕ ꯐꯤꯅꯥꯏꯜꯅ ꯆꯤꯡꯕ ꯆꯥꯏꯊꯣꯛꯄꯤꯕ ꯀꯥꯡꯅ ꯆꯤꯛꯈ꯭ꯔꯕ ꯃꯇꯝ ꯆꯥꯅ ꯗꯣꯛꯇꯔ ꯆꯠꯇꯨꯅ ꯍꯤꯗꯥꯛ ꯀꯥꯞꯊꯣꯛꯄꯤꯕ ꯑꯃꯗꯤ ꯇ꯭ꯔꯤꯠꯃꯦꯟ ꯐꯖꯅ ꯇꯧꯗꯨꯅ ꯆꯦꯛꯁꯤꯟ ꯊꯧꯔꯥꯡ ꯀꯌꯥ ꯂꯧꯈꯠꯄ ꯌꯥꯏ